ꯑꯩꯈꯣꯏꯅ ꯐꯤ ꯐꯤ ꯑꯃ ꯁꯨꯒꯦ ꯍꯥꯏꯇꯥꯔꯒꯗꯤ ꯀꯃꯥꯏꯅ ꯁꯨꯅꯤ ꯍꯥꯏꯕꯀꯥꯟꯗ ꯏꯁꯤꯡ ꯕꯥꯀꯦꯠ ꯑꯃ ꯂꯧꯔꯅꯦꯕꯀꯣ ꯕꯥꯀꯦꯠꯁꯤꯗ ꯏꯁꯤꯡ ꯈꯔ ꯍꯥꯞꯄꯅꯤ ꯑꯗꯨꯒ ꯁꯔꯞ ꯂꯩꯔꯒꯅ ꯁꯔꯞ ꯍꯥꯞꯆꯤꯟꯂꯒ ꯉꯥꯏꯍꯥꯛꯇꯪ ꯀꯣꯡꯒꯣꯜ ꯀꯥꯅꯕ ꯊꯝꯃꯅꯤ ꯂꯩꯇ꯭ꯔꯒꯅ ꯁꯥꯄꯣꯟꯅ ꯑꯣꯏꯔꯁꯨ ꯌꯥꯏ ꯑꯗꯨꯒ ꯐꯤꯁꯦ ꯍꯥꯞꯆꯤꯟꯂꯒ ꯉꯥꯏꯍꯥꯛꯇꯪ ꯇꯤꯡꯉꯒ ꯊꯝꯃꯅꯦꯕꯀꯣ ꯃꯤꯅꯤꯠ ꯃꯉꯥ ꯇꯔꯥꯒꯤ ꯆꯥꯡ ꯑꯗꯣ ꯐꯤ ꯃꯣꯠꯄꯒꯤ ꯃꯇꯨꯡ ꯏꯟꯅ ꯈꯔ ꯇꯤꯡꯉꯒ ꯊꯝꯃꯅꯤ ꯑꯗꯨ ꯂꯣꯏꯔꯒ ꯐꯤꯁꯦ ꯑꯩꯈꯣꯏ ꯋꯥꯆꯤꯟ ꯃꯦꯆꯤꯟꯗꯕꯨ ꯁꯨꯗꯣꯏꯔ ꯈꯨꯠꯅꯕꯨ ꯁꯨꯗꯣꯏꯔ ꯈꯨꯠꯅ ꯁꯨꯨꯔꯦ ꯈꯟꯂꯣ ꯈꯨꯠꯅ ꯉꯥꯏꯍꯥꯛꯇꯪ ꯅꯣꯏꯊꯣꯛꯑꯅꯤ ꯑꯗꯣ ꯀꯩꯒꯨꯝꯕ ꯃꯣꯠꯇ ꯃꯣꯠꯇꯅ ꯀꯣꯛꯇꯕ ꯇꯥꯔꯒꯗꯤ ꯈꯔ ꯀꯟꯅ ꯈꯔ ꯀꯨꯏꯅ ꯅꯣꯏꯊꯣꯛꯄꯤꯔꯅꯤ ꯑꯗꯨꯒ ꯀꯪ ꯃꯣꯠꯄꯗꯣ ꯐꯔꯦ ꯍꯥꯏꯔꯀꯥꯟꯗꯨꯗ ꯐꯤꯗꯣ ꯂꯧꯊꯣꯛꯑꯒ ꯁꯨꯝꯗꯣꯛꯑꯒ ꯏꯁꯤꯡ ꯑꯍꯥꯟꯕꯩꯗꯣ ꯍꯩꯗꯣꯛꯈ꯭ꯔꯅꯤ ꯑꯗꯨꯒ ꯀꯩꯅꯣ ꯑꯍꯥꯟꯕ ꯁꯨꯈꯤꯕ ꯁꯥꯄꯣꯟ ꯅꯠꯇ꯭ꯔꯒꯅ ꯁꯔꯞꯇꯣ ꯆꯥꯝꯊꯣꯛꯅꯕꯒꯤꯗꯃꯛꯇ ꯏꯁꯤꯡ ꯑꯅꯧꯕ ꯑꯃ ꯁꯤꯟꯂꯅꯦꯕꯀꯣ ꯕꯛꯀꯦꯠꯇꯨꯗ ꯍꯩꯖꯤꯟꯂꯅꯤ ꯏꯁꯤꯡꯗꯣ ꯈꯔꯌꯥꯝꯅ ꯍꯩꯖꯤꯟꯂꯒ ꯑꯃꯨꯛ ꯐꯤꯗꯣ ꯊꯥꯗꯣꯛꯇꯣꯏꯅꯦꯕ ꯐꯤ ꯊꯥꯗꯣꯛꯄꯁꯤꯗ ꯑꯍꯥꯟꯕ ꯁꯨꯈꯤꯕ ꯑꯍꯥꯟꯕ ꯊꯥꯗꯣꯛꯄꯁꯤꯗꯗꯤ ꯀꯩꯁꯨ ꯁꯥꯄꯣꯟ ꯅꯠꯇ꯭ꯔꯒꯅ ꯁꯔꯞ ꯃꯈꯩꯗꯣ ꯀꯣꯛꯄ ꯉꯝꯃꯣꯏꯕꯀꯣ ꯉꯝꯃꯣꯏꯗꯕꯅꯤꯅ ꯑꯅꯤꯔꯛ ꯅꯠꯇ꯭ꯔꯒꯅ ꯑꯍꯨꯝꯂꯛ ꯊꯥꯗꯣꯛꯄꯤꯔꯅꯦꯕ ꯑꯗꯨ ꯊꯥꯗꯣꯛꯄ ꯂꯣꯏꯔ ꯃꯇꯨꯡꯁꯤꯗ ꯑꯩꯈꯣꯏꯅ ꯐꯤꯁꯦ ꯁꯨꯝꯗꯣꯛꯑꯅꯤ ꯑꯗꯨꯒ ꯁꯨꯝꯗꯣꯛꯄꯁꯤꯗ ꯈꯛꯇꯅꯗꯤ ꯀꯪꯉꯣꯏꯗꯕꯅꯤꯅ ꯀꯔꯤꯒꯨꯝꯕ ꯑꯩꯈꯣꯏꯅ ꯐꯧꯗꯣꯛꯀꯦ ꯍꯥꯏꯕꯇꯥꯔꯒꯗꯤ ꯀꯥꯂꯦꯟ ꯊꯥꯗꯗꯤ ꯁꯥꯕꯅꯤꯅ ꯑꯗꯨꯗꯒꯤ ꯐꯤꯁꯨ ꯑꯩꯈꯣꯏꯗꯤ ꯁꯥꯕꯅꯤꯅ ꯃꯆꯥ ꯃꯆꯥ ꯈꯔ ꯃꯣꯖꯥ ꯐꯨꯔꯤꯠꯒꯨꯝꯕ ꯑꯗꯨꯗꯒꯤ ꯐꯨꯔꯤꯠ ꯇꯤꯁꯥꯔꯠ ꯒꯨꯝꯕ ꯍꯥꯄꯦꯟꯒꯨꯝꯕꯇ ꯁꯦꯠꯄꯅꯤꯅ ꯀꯪꯕꯁꯨ ꯊꯨꯏꯑꯕꯀꯣ ꯀꯥꯂꯦꯟ ꯊꯥꯗꯗꯤ ꯑꯩꯈꯣꯏꯅ ꯏꯃꯨꯡꯗꯕꯨ ꯐꯧꯒꯦꯔ ꯅꯨꯡꯁꯥꯗꯕꯨ ꯐꯧꯒꯦꯔ ꯐꯧꯅꯤꯡꯕ ꯃꯐꯝ ꯑꯗꯨꯝ ꯑꯩꯈꯣꯏꯅ ꯀꯟꯚꯤꯅꯤꯌꯦꯟ ꯑꯣꯏꯕ ꯃꯐꯝ ꯑꯃꯗ ꯍꯦꯛꯇ ꯐꯧꯕ ꯃꯇꯝꯗ ꯐꯤꯁꯦ ꯌꯥꯝꯅ ꯊꯨꯅ ꯀꯪꯉꯤ ꯍꯥꯏꯇꯥꯔꯦ ꯑꯗꯨꯒ ꯐꯧꯅꯤꯡꯕ ꯃꯐꯝꯗ ꯐꯧꯔꯁꯨ ꯑꯗꯨꯝ ꯑꯩꯈꯣꯏꯅ ꯈꯔꯗꯤ ꯅꯨꯡꯉꯥꯏ ꯍꯥꯏꯇꯥꯔꯦ ꯀꯥꯂꯦꯟ ꯊꯥꯅꯤꯅꯀꯣ ꯑꯗꯨꯒ ꯅꯤꯡꯊꯝ ꯊꯥꯗ ꯐꯧꯕꯁꯤꯗꯗꯤ ꯑꯩꯈꯣꯏꯒꯤ ꯅꯨꯡꯁꯥꯁꯤꯗ ꯐꯧꯗ꯭ꯔꯗꯤ ꯌꯥꯗꯦꯕ ꯃꯔꯝꯗꯤ ꯅꯤꯡꯊꯝ ꯊꯥ ꯍꯥꯏꯁꯤꯗꯤ ꯏꯪꯕꯅꯤꯅ ꯑꯩꯈꯣꯏ ꯐꯤꯁꯨ ꯃꯆꯥꯗꯤ ꯁꯦꯠꯇ꯭ꯔꯦꯗꯣ ꯐꯨꯔꯤꯠ ꯖꯔꯁꯤꯒꯨꯝꯕ ꯖꯦꯀꯦꯠꯒꯨꯝꯕ ꯑꯗꯒꯤ ꯐꯩꯖꯨꯞꯇꯕꯨ ꯑꯣꯏꯔꯣ ꯐꯩꯖꯨꯞ ꯑꯊꯥ ꯑꯊꯥꯕꯇ ꯁꯨꯞꯄꯅꯤꯅ ꯑꯩꯈꯣꯏꯅ ꯃꯄꯥꯟꯗ ꯐꯧꯗ꯭ꯔꯒꯗꯤ ꯅꯨꯡꯁꯥꯗ ꯐꯧꯗ꯭ꯔꯒꯗꯤ ꯀꯪꯕ ꯋꯥꯏꯑꯕ ꯑꯗꯣ ꯀꯔꯤꯒꯨꯝꯕ ꯑꯗꯨꯗ ꯅꯣꯡ ꯆꯨꯁꯤꯜꯂꯛꯇꯅ ꯅꯠꯇ꯭ꯔꯒꯅ ꯅꯨꯡꯁꯥ ꯁꯨꯡꯁꯥ ꯁꯥꯗꯕꯒꯤ ꯀꯪꯗꯗꯅ ꯂꯩꯕꯇꯥꯔꯒꯗꯤ ꯐꯤꯁꯤꯡꯗꯣ ꯑꯃꯨꯛ ꯃꯅꯝ ꯅꯝꯊꯤꯔꯛꯀꯗꯣꯏꯅꯤ ꯑꯗꯨꯗ ꯁꯨꯖꯥ ꯀꯥꯁꯤꯟꯕ ꯌꯥꯎꯔꯛꯀꯗꯣꯏꯅꯤ ꯑꯗꯨꯒꯤ ꯃꯇꯥꯡꯗꯨꯒꯗꯤ ꯑꯩꯈꯣꯏꯅ ꯎꯄꯥꯏ ꯂꯩꯇ ꯂꯩꯇ꯭ꯔꯒꯗꯤ ꯍꯤꯇꯔ ꯊꯥꯔꯒ ꯐꯧꯕꯅꯤ ꯈꯪꯗꯦ ꯑꯗꯨꯗꯒꯤ ꯃꯩ ꯃꯅꯥꯛꯇꯨꯗ ꯊꯝꯃꯒ ꯁꯥꯍꯟꯕꯅꯤ ꯈꯪꯗꯦ ꯑꯗꯨꯃꯥꯏꯅ ꯑꯃꯨꯛ ꯇꯧꯔꯅꯦꯕꯀꯣ ꯑꯗꯨꯒ ꯑꯩꯈꯣꯏꯅ ꯏꯁꯤꯡꯁꯤ ꯌꯥꯝꯅ ꯆꯪꯗꯗꯅꯕ ꯐꯤꯁꯦ ꯀꯔꯃꯥꯏꯅ ꯁꯨꯒꯦ ꯁꯨꯅꯤ ꯍꯥꯏꯇꯥꯔꯒꯗꯤ ꯑꯩꯈꯣꯏꯅ ꯐꯤ ꯈꯔ ꯁꯨꯔꯦꯗꯅ ꯑꯗꯨꯒ ꯁꯨꯕ ꯂꯣꯏꯔꯒ ꯏꯁꯤꯡꯁꯦ ꯖꯣꯔ ꯍꯩꯗꯣꯛꯈꯤꯗꯕ ꯂꯩꯍꯧꯔꯤꯕ ꯈꯔ ꯈꯔꯗꯣ ꯑꯃꯨꯛ ꯏꯁꯤꯡꯗꯨꯗ ꯍꯥꯞꯆꯤꯜꯂꯒ ꯁꯨꯕꯤꯕ ꯐꯤꯁꯦ ꯍꯥꯏꯗꯤ ꯑꯃꯨꯛ ꯁꯔꯞ ꯑꯃꯨꯛ ꯍꯥꯞꯈꯤꯕ ꯏꯁꯤꯡꯗꯨꯅ ꯍꯥꯏꯗꯤ ꯐꯤꯁꯦ ꯃꯔꯣꯟ ꯃꯔꯣꯟ ꯑꯅꯤꯔꯛ ꯑꯍꯨꯝꯂꯛ ꯑꯗꯨꯝ ꯁꯨꯕ ꯍꯥꯏꯇꯥꯔꯦ ꯑꯗꯨꯒ ꯑꯃꯨꯛ ꯁꯨꯕ ꯂꯣꯏꯔꯒ ꯐꯤ ꯊꯥꯗꯣꯛꯄꯗꯨꯗꯁꯨ ꯑꯍꯥꯟꯕ ꯈꯔ ꯊꯥꯗꯣꯛꯑꯅꯤ ꯑꯗꯨꯒ ꯏꯁꯤꯡꯗꯣ ꯍꯩꯗꯣꯛꯇꯕꯤꯗ ꯍꯥꯏꯗꯤ ꯊꯥꯗꯣꯛꯄꯗꯨꯁꯨ ꯈꯔ ꯈꯔ ꯈꯥꯏꯗꯣꯛꯅꯔꯒ ꯐꯤ ꯃꯈꯩꯗꯨ ꯌꯥꯝꯇꯥꯔꯒꯗꯤ ꯈꯔ ꯈꯔ ꯈꯥꯏꯗꯣꯛꯅꯔꯒ ꯈꯔ ꯑꯃꯨꯛ ꯊꯥꯗꯣꯛꯄ ꯑꯗꯨ ꯂꯣꯏꯔꯒ ꯔꯣ ꯑꯃꯃꯨꯛ ꯊꯥꯗꯣꯛꯄ ꯑꯁꯨꯃꯥꯏꯅ ꯈꯔ ꯈꯔ ꯈꯔ ꯈꯔ ꯈꯥꯏꯗꯣꯛ ꯈꯥꯏꯗꯣꯛꯑꯒ ꯐꯤꯈꯩꯗꯣ ꯊꯥꯗꯣꯛꯀꯅꯤ ꯑꯗꯨꯃꯥꯏ ꯇꯧꯔꯒꯗꯤ ꯏꯁꯤꯡ ꯃꯥꯡꯕꯗꯨꯁꯨ ꯈꯔ ꯐꯅꯤ